ꯑꯉꯥꯡꯁꯤꯡꯅ ꯁꯥꯟꯅꯕ ꯌꯥꯕ ꯒꯦꯝꯁ ꯍꯥꯏꯔꯒꯗꯤ ꯔꯥꯏꯝꯁ ꯀ꯭ꯔꯣꯁ ꯋꯥꯔꯠ ꯄꯖꯜ ꯑꯁꯤꯅꯆꯤꯡꯕ ꯒꯦꯝꯁꯁꯤꯡ ꯑꯁꯤ ꯁꯥꯟꯅꯍꯟꯕ ꯌꯥꯏ ꯑꯁꯤ ꯒꯦꯝꯁꯤꯡ ꯑꯁꯤꯅ ꯑꯉꯥꯡꯁꯤꯡꯗ ꯀꯔꯤ ꯑꯃꯠꯇ ꯁꯣꯛꯅꯤꯡꯉꯥꯏ ꯂꯩꯇꯦ ꯃꯈꯣꯏꯒꯤ ꯀꯦꯔꯦꯛꯇꯔꯁꯤꯡꯗ ꯑꯗꯨꯒ ꯑꯁꯤ ꯁꯥꯟꯅꯔꯒ ꯃꯈꯣꯏꯒꯤ ꯍꯦꯟꯅꯗꯨꯝ ꯃꯈꯣꯏꯒꯤ ꯅꯣꯂꯦꯖ ꯍꯦꯟꯒꯠꯂꯛꯄ ꯌꯥꯏ ꯀ꯭ꯔꯣꯁ ꯋꯥꯔꯠ ꯑꯁꯤꯅ ꯁꯥꯟꯅꯔꯒ ꯁ꯭ꯄꯦꯜꯂꯤꯡ ꯃꯌꯥꯝ ꯑꯃ ꯐꯪꯕ ꯌꯥꯏ ꯑꯗꯨꯅ ꯑꯉꯥꯡꯁꯤꯡꯒꯤ ꯋꯥꯈꯜꯗ ꯅꯣꯂꯦꯖ ꯅꯣꯡꯃ ꯅꯣꯡꯃꯒꯤ ꯍꯦꯟꯒꯠꯂꯛꯄ ꯌꯥꯏ ꯑꯗꯨꯅ ꯃꯔꯝ ꯑꯣꯏꯔꯒ ꯑꯁꯤꯒꯨꯝꯕ ꯒꯦꯝ ꯑꯁꯤ ꯁꯥꯟꯅꯍꯟꯕ ꯌꯥꯏ